ꯑꯗꯒꯤꯗꯤ ꯍꯥꯟꯅ ꯏꯁꯥꯒꯤ ꯕꯣꯗꯤꯗ ꯕꯣꯗꯤ ꯆꯥꯎꯔꯝꯕ ꯏꯁꯇꯦꯃꯤꯅꯥ ꯂꯩꯔꯝꯗꯕ ꯈꯨꯗꯤꯡꯃꯛ ꯅꯣꯡꯃ ꯅꯣꯡꯃꯒꯤ ꯈꯤꯇꯪ ꯈꯤꯇꯪ ꯏꯁꯇꯦꯃꯤꯅꯥꯁꯦ ꯈꯖꯤꯛ ꯈꯖꯤꯛ ꯂꯥꯛꯑꯦ ꯑꯗꯨꯒꯤ ꯃꯇꯨꯡ ꯏꯟꯅ ꯍꯛꯆꯥꯡꯗꯁꯨ ꯅꯨꯡꯉꯥꯏꯔꯝꯗꯕ ꯈꯣꯠꯂꯝꯕ ꯏꯁꯥꯗ ꯅꯥꯕ ꯂꯩꯔꯝꯕꯁꯨ ꯑꯗꯨꯝ ꯍꯨꯃꯥꯡ ꯂꯧꯊꯣꯛꯄ ꯈꯣꯠꯇꯣꯛꯄ ꯃꯌꯥꯝꯁꯤꯅ ꯂꯣꯏꯅ ꯑꯌꯥꯝꯕꯅ ꯐꯔꯛꯄ ꯉꯝꯃꯦ ꯑꯗꯨꯒ ꯑꯩꯅ ꯅꯣꯡꯃꯒꯤ ꯁꯨꯝ ꯈꯖꯤꯛ ꯈꯖꯤꯛ ꯑꯍꯥꯟꯕꯗ ꯀꯤꯂꯣꯃꯤꯇꯔ ꯑꯃ ꯆꯦꯜꯂꯝꯕ ꯑꯗꯨꯗꯒꯤꯗꯤꯁꯨ ꯀꯤꯂꯣꯃꯤꯇꯔ ꯑꯃꯁꯤꯅ ꯃꯇꯝ ꯈꯔ ꯀꯤꯂꯣꯃꯤꯇꯔ ꯑꯃ ꯑꯃ ꯑꯃ ꯁꯨꯝ ꯆꯦꯜꯂꯛꯄꯗꯒꯤ ꯏꯁꯇꯦꯃꯤꯅꯥ ꯈꯔ ꯈꯔ ꯂꯥꯛꯄꯗꯒꯤ ꯑꯩꯒꯤ ꯏꯁꯇꯦꯃꯤꯅꯥꯁꯦ ꯈꯔ ꯐꯖꯅ ꯂꯥꯛꯄ ꯍꯧꯔꯛꯄꯗꯒꯤꯗꯤ ꯑꯩ ꯀꯤꯂꯣꯃꯤꯇꯔ ꯑꯅꯤ ꯁꯨꯒꯜꯂꯛꯄ ꯁꯨꯃꯥꯏꯅ ꯀꯤꯂꯣꯃꯤꯇꯔ ꯑꯅꯤ ꯆꯦꯜꯂꯛꯄ ꯑꯩꯒꯤ ꯌꯨꯝꯗꯒꯤ ꯑꯌꯥꯝꯕ ꯂꯥꯞꯅ ꯆꯦꯟꯊꯣꯔꯛꯄ ꯀꯤꯂꯣꯃꯤꯇꯔ ꯑꯅꯤꯐꯥꯎꯁꯦ ꯇꯨ ꯃꯟꯁ ꯁ꯭ꯋꯥꯏꯐꯥꯎ ꯆꯪꯉꯦ ꯀꯤꯂꯣꯃꯤꯇꯔ ꯑꯅꯤꯃꯨꯛ ꯑꯅꯤꯃꯨꯛ ꯆꯦꯟꯕꯁꯦ ꯇꯨ ꯃꯟꯁ ꯁꯨꯃꯥꯏꯅ ꯆꯪꯉꯦ ꯑꯅꯤ ꯀꯤꯂꯣꯃꯤꯇꯔ ꯑꯅꯤ ꯆꯦꯟꯕ ꯉꯝꯃꯛꯅꯕ ꯍꯣꯠꯅꯔꯛꯄꯗ ꯇꯨ ꯃꯟꯁ ꯁꯨꯃꯥꯏꯅ ꯆꯪꯉꯦ ꯑꯗꯨꯒ ꯑꯩꯁꯦ ꯏꯁꯇꯦꯃꯤꯅꯥꯁꯦ ꯐꯖꯅ ꯂꯥꯛꯑꯦ ꯑꯗꯨꯒ ꯑꯩꯒꯤ ꯕꯣꯗꯤꯒꯤ ꯋꯦꯠ ꯑꯗꯒꯤ ꯕꯣꯗꯤ ꯆꯥꯎꯈꯠꯂꯝꯕ ꯃꯌꯥꯝ ꯐꯖꯅ ꯍꯟꯊꯔꯛꯄ ꯏꯁꯥꯒꯤ ꯕꯣꯗꯤ ꯑꯩꯒꯤ ꯕꯣꯗꯤꯁꯦ ꯂꯥꯏꯠ ꯋꯦꯠ ꯑꯣꯏꯔꯛꯄ ꯁꯨꯃꯥꯏꯅ ꯑꯩꯒꯤ ꯋꯦꯠꯁꯦ ꯂꯥꯏꯠ ꯑꯣꯏꯔꯛꯄ ꯑꯗꯒꯤ ꯑꯩ ꯐꯖꯅ ꯆꯦꯟꯕ ꯉꯝꯃꯛꯑꯦ ꯑꯗꯨꯗꯒꯤꯗꯤ ꯑꯩꯅ ꯈ꯭ꯋꯥꯏꯗꯒꯤ ꯌꯥꯝꯅ ꯆꯦꯟꯕ ꯉꯝꯈꯤꯕ ꯑꯩꯒꯤ ꯔꯦꯀꯣꯔꯠꯁꯦ ꯀꯤꯂꯣꯃꯤꯇꯔ ꯑꯩꯠ ꯀꯤꯂꯣꯃꯤꯇꯔꯁ ꯆꯦꯟꯕ ꯉꯝꯈꯤ ꯑꯩꯒꯤ ꯌꯨꯝꯗꯒꯤꯅ ꯐꯅꯌꯥꯝ ꯁꯥꯡꯐꯥꯎ ꯑꯩ ꯂꯦꯞꯇꯅ ꯆꯦꯟꯈꯤ ꯅꯣꯡꯃ ꯑꯩꯒꯤ ꯍꯛꯆꯥꯡ ꯐꯅꯌꯥꯝ ꯑꯩꯒꯤ ꯏꯁꯇꯦꯃꯤꯅꯥ ꯐꯨꯜ ꯏꯁꯇꯦꯃꯤꯅꯥ ꯂꯥꯛꯄꯒꯤꯗꯤ ꯑꯩ ꯑꯗꯨꯛꯀꯤ ꯃꯇꯤꯛ ꯀꯨꯏꯅ ꯁꯥꯡꯅ ꯆꯦꯟꯕ ꯉꯝꯈꯤ ꯑꯩꯠ ꯀꯤꯂꯣꯃꯤꯇꯔꯁ ꯆꯦꯟꯕ ꯉꯝꯈꯤ ꯑꯗꯨꯕꯨ ꯁꯤꯗꯒꯤ ꯍꯦꯟꯅ ꯆꯦꯟꯕ ꯉꯝꯈꯤꯅꯤ ꯍꯥꯏꯕꯁꯨ ꯑꯩ ꯊꯥꯖꯕ ꯂꯩ ꯑꯗꯨꯒ ꯑꯩꯅ ꯄꯥꯝꯖꯕ ꯄꯥꯟꯗꯝ ꯍꯥꯏꯔꯒꯗꯤ ꯑꯩꯁꯦ

ꯁꯤꯗꯒꯤ ꯍꯦꯟꯅ ꯌꯥꯝ ꯌꯥꯝꯅ ꯆꯦꯟꯕ ꯗꯔꯀꯥꯔ ꯑꯣꯏ ꯃꯔꯝꯗꯤ ꯁꯤꯗꯒꯤ ꯍꯦꯟꯕ ꯀꯌꯥ ꯀꯌꯥ ꯑꯃ ꯊꯦꯡꯅꯔꯛꯈꯤꯗꯕ ꯃꯤ ꯃꯤꯁꯤꯗꯒꯤ ꯍꯦꯟꯅ ꯆꯦꯟꯕ ꯉꯝꯕ ꯃꯌꯥꯝ ꯑꯃ ꯊꯦꯡꯅꯔꯛꯀꯗꯕ ꯀꯌꯥ ꯑꯃ ꯂꯩꯔꯤꯕꯅꯤꯅ ꯑꯩ ꯁꯤꯗꯒꯤ ꯍꯦꯟꯅ ꯍꯣꯠꯅꯕ ꯑꯃꯁꯨ ꯗꯔꯀꯥꯔ ꯂꯩꯌꯦ ꯑꯗꯨꯒ ꯑꯊꯨꯕ ꯃꯇꯝꯗ ꯑꯩ ꯑꯗꯨꯛꯀꯤ ꯃꯇꯤꯛ ꯑꯩꯒꯤ ꯔꯦꯀꯣꯔꯠꯁꯦ ꯑꯗꯨꯛꯀꯤ ꯃꯇꯤꯛ ꯋꯥꯡꯅ ꯊꯝꯅꯕ ꯉꯝꯅꯕꯁꯨ ꯑꯩ ꯍꯣꯠꯅꯒꯦ ꯍꯥꯏꯅ ꯈꯜꯂꯦ ꯍꯧꯖꯤꯛꯇꯤ ꯋꯥꯛꯀꯤꯡ ꯆꯦꯟꯕꯅ ꯁꯥꯟꯅꯕ ꯉꯥꯛꯇꯒꯤꯁꯨ ꯅꯠꯇꯕꯤꯗ ꯍꯛꯆꯥꯡꯗꯁꯨ ꯑꯗꯨꯛꯀꯤ ꯃꯇꯤꯛ ꯅꯨꯡꯉꯥꯏꯕ ꯑꯐꯕ ꯑꯗꯨꯛꯀꯤ ꯃꯇꯤꯛ ꯄꯤ